ꯑꯩꯁꯤ ꯏꯁꯥꯒꯤ ꯆꯍꯤ ꯍꯨꯝꯐꯨꯃꯨꯛ ꯁꯨꯔꯦ ꯑꯗꯨꯅ ꯑꯌꯨꯛꯁꯤ ꯉꯟꯅ ꯍꯧꯒꯠꯂꯒ ꯂꯥꯏ ꯈꯨꯔꯨꯝꯕ ꯆꯠꯂꯤ ꯂꯥꯏ ꯈꯨꯔꯨꯝꯕ ꯆꯠꯂꯨꯔꯒ ꯍꯜꯂꯛꯑꯒ ꯋꯥꯛꯀꯤꯡ ꯆꯠꯂꯤ ꯋꯥꯛꯀꯤꯡ ꯆꯠꯂꯨꯔ ꯍꯜꯂꯛꯑꯒ ꯍꯤꯡꯒꯣꯟ ꯁꯝꯕꯟ ꯁꯟ ꯅꯨꯡ ꯆꯤꯡꯊꯣꯛꯇꯅ ꯍꯤꯡꯒꯣꯟ ꯁꯝꯕꯟꯂꯣꯝꯗ ꯑꯃꯨꯛ ꯆꯠꯂꯤ ꯁꯖꯤꯛ ꯃꯖꯤꯛ ꯁꯟꯒꯤ ꯈꯔ ꯊꯤꯔꯨꯏ ꯑꯍꯜ ꯑꯣꯏꯁꯤꯜꯂꯛꯇꯅ ꯁꯤꯡꯂꯤ ꯁꯤꯡꯅꯥꯎꯁꯦ ꯅꯨꯡꯉꯥꯏꯇ꯭ꯔꯦ ꯑꯗꯨꯅ ꯋꯥꯛꯀꯤꯡ ꯆꯠꯂꯒ ꯈꯔ ꯅꯨꯡꯉꯥꯏꯅꯦꯅ ꯋꯥꯛꯀꯤꯡ ꯆꯠꯇꯅ ꯍꯣꯠꯅꯖꯔꯤ

ꯑꯗꯨꯅ ꯏꯁꯥꯗꯤ ꯂꯩꯖꯗꯕꯅꯤꯅ ꯂꯩꯇ ꯂꯥꯏꯔ ꯊꯤꯕ ꯆꯠꯄꯗ ꯍꯧꯖꯤꯛ ꯂꯥꯟꯐꯝ ꯀꯌꯥ ꯑꯃ ꯂꯣꯡꯅꯔꯦ ꯑꯗꯨꯅ ꯁꯨꯕ ꯉꯝꯗ꯭ꯔꯦ ꯑꯗꯨꯅ ꯃꯤꯒꯤ ꯂꯧꯁꯤꯡ ꯁꯨꯔꯨꯅꯤ ꯈꯨꯠꯁꯨꯃꯟꯗꯤ ꯋꯥꯡꯉꯦ ꯑꯗꯨꯕꯨ ꯉꯥꯛꯇꯪ ꯁꯣꯟꯕ ꯅꯥꯕꯅꯤꯅ ꯄꯣꯊꯥꯔ ꯂꯩꯔꯁꯤꯔꯥꯅ ꯄꯣꯊꯥꯗꯨꯅ ꯑꯗꯨꯝ ꯂꯩꯔꯦ ꯑꯗꯨꯅ ꯅꯨꯡꯉꯥꯏꯕ ꯋꯥꯠꯂꯤ ꯍꯥꯏꯗꯅ ꯃꯁꯤ ꯑꯍꯟꯁꯤ ꯅꯦꯛꯎꯔꯅꯨ ꯍꯥꯏꯗꯅ ꯅꯦꯛꯄꯤꯗꯗꯅ ꯊꯕꯛ ꯐꯪꯗꯕꯁꯨ ꯀꯌꯥ ꯑꯃ ꯌꯥꯎꯋꯤꯗꯣ ꯑꯗꯣ